ꯑꯩꯈꯣꯏꯒꯤ ꯈꯨꯜꯗꯗꯤꯀꯣ ꯀꯩꯅꯣ ꯃꯤꯅ ꯑꯃꯅ ꯀꯩꯅꯣ ꯃꯁꯥꯒꯤ ꯑꯔꯨꯝꯕ ꯍꯦꯟꯀꯠꯅꯕꯒꯨꯝꯕ ꯇꯧꯒꯦ ꯍꯥꯏꯁꯦ ꯑꯗꯨꯒꯨꯝꯕꯗꯤ ꯌꯥꯝꯗꯤ ꯇꯣꯏꯅꯗꯤ ꯂꯩꯇꯦ ꯑꯗꯨ ꯃꯤꯁꯦ ꯇꯧꯅꯕ ꯃꯤꯁꯦ ꯌꯥꯝ ꯆꯥꯛ ꯀꯨꯝꯕ ꯌꯥꯝ ꯆꯥꯁꯤꯜꯂꯣ ꯑꯣꯏꯅ ꯍꯥꯏꯔꯅꯤ ꯑꯗꯨꯒ ꯏꯁꯥꯒꯤ ꯀꯩꯅꯣ ꯉꯥꯅꯨꯒꯨꯝꯕ ꯆꯥꯕ ꯑꯇꯩꯗꯤꯀꯣ ꯑꯗꯨꯒꯨꯝꯕꯗ ꯂꯩ ꯆꯥꯛ ꯆꯥꯕꯒꯤꯗ ꯑꯗꯨꯒ ꯃꯁꯥ ꯀꯩꯅꯣ ꯊꯕꯛ ꯇꯧꯕꯁꯨ ꯈꯔ ꯇꯧꯔꯒ ꯑꯗꯨꯗꯤ ꯆꯥꯛ ꯐꯖꯅ ꯆꯥꯁꯤꯜꯂꯦꯅ ꯑꯗꯨꯒꯨꯝꯕ ꯇꯧꯕꯅꯤ ꯑꯗꯣ ꯑꯇꯩ ꯑꯇꯩꯗꯤ ꯌꯥꯝ ꯀꯩꯅꯣ ꯌꯨꯝꯗꯒꯤ ꯂꯥꯏꯌꯦꯡꯅꯕꯒꯤ ꯀꯩꯅꯣ ꯃꯑꯣꯡ ꯈꯔ ꯑꯗꯨ ꯂꯩꯇꯦꯕ ꯑꯩꯈꯣꯏ ꯁꯥꯏꯗꯗꯤꯀꯣ ꯑꯗꯣ ꯃꯤꯒꯤꯗꯤ ꯃꯁꯥꯅ ꯆꯥꯔꯦ ꯀꯌꯥ ꯆꯥꯔꯒ ꯑꯗꯨꯒ ꯅꯠꯇ꯭ꯔꯒ ꯏꯁꯥꯅ ꯖꯤꯝꯒꯤ ꯇꯥꯏꯞꯇ ꯏꯁꯥꯗ ꯁꯥꯔꯒ ꯇꯧꯕꯁꯨ ꯌꯥꯎꯕꯅꯦ ꯑꯗꯨ ꯔꯤꯃꯤꯗꯤꯗꯤ ꯑꯗꯨ ꯈꯛꯇ ꯑꯣꯏꯔꯦ ꯑꯇꯩꯗꯤ ꯌꯥꯝ ꯀꯩꯅꯣ ꯇꯣꯏꯅ ꯁꯤꯖꯤꯟꯅꯗꯦ ꯑꯩꯈꯣꯏꯁꯦ ꯂꯩꯇꯦ